ꯎꯝ ꯍꯥ ꯍꯜꯂꯣ ꯑꯣ ꯇꯥꯏꯌꯦ ꯇꯥꯏꯌꯦ ꯑꯣ ꯎꯝ ꯂꯩꯌꯦ ꯂꯩꯌꯦ ꯁꯨꯅ ꯂꯩꯌꯦ ꯀꯩꯅꯥ ꯀꯩꯅꯥ ꯁꯦꯠꯅꯕꯅꯤꯀꯣ ꯍꯥꯏꯔꯤꯁꯤ

ꯑꯣ ꯂꯩꯌꯦ ꯂꯩꯌꯦ ꯂꯩꯌꯦ ꯂꯣꯏꯅ ꯁꯨꯅ ꯂꯩꯌꯦ ꯐꯥꯎꯟꯗꯦꯁꯟ ꯂꯩ ꯑꯇꯩ ꯂꯣꯏꯅ ꯃꯔꯝ ꯁꯨꯅ ꯂꯩ

ꯑꯣ ꯑꯣ ꯂꯥꯛꯑꯣ ꯂꯥꯛꯑꯣ ꯍꯥ ꯂꯩ ꯂꯩ ꯂꯩ ꯂꯣꯏꯅ ꯂꯩꯌꯦ ꯂꯣꯏꯅ ꯀꯔꯤ ꯀꯔꯤꯅꯣ ꯃꯥꯒꯤ ꯃꯔꯝꯁꯤꯡꯗꯣ ꯍꯥꯏꯔꯛꯑꯣ ꯎꯝ ꯂꯩ ꯂꯩ ꯀꯣꯛꯀꯤ ꯂꯩꯇ꯭ꯔꯦ ꯑꯗꯨꯗꯒꯤ ꯃꯦꯛꯀꯞ ꯁꯨꯅ ꯑꯗꯨꯝ ꯂꯩꯔꯦ ꯃꯈꯜ ꯁꯨꯅ ꯂꯩꯔꯦ ꯀꯔꯤ ꯍꯥꯡꯁꯤꯠꯀꯤ ꯑꯣꯏꯔꯣ ꯅꯣꯏꯒꯤꯁꯦ ꯎꯝ ꯑꯧ ꯍꯣꯏ ꯍꯣꯏ ꯍꯣꯏ ꯂꯩꯒꯦ ꯂꯩꯔꯝꯃꯒꯦ ꯂꯩꯔꯝꯃꯒꯦ ꯀꯦꯕ ꯂꯩꯌꯦ ꯍꯩꯌꯦ ꯍꯩꯌꯦ ꯐꯖꯅ ꯀꯦꯕ ꯍꯩꯔꯦ ꯐꯤꯔꯣꯟꯁꯨ ꯍꯧꯖꯤꯛ ꯍꯧꯖꯤꯛꯀꯤ ꯆꯠꯅꯕꯒꯤ ꯂꯣꯏꯅ ꯁꯨꯅ ꯂꯩꯔꯦ ꯂꯩ ꯂꯩ ꯍꯧꯖꯤꯛ ꯍꯧꯖꯤꯛꯀꯤ ꯑꯅꯧꯕ ꯂꯣꯏꯅ ꯀꯂꯔꯁꯨ ꯃꯆꯨ ꯅꯣꯏꯅ ꯑꯄꯥꯝꯕ ꯈꯟꯕ ꯌꯥꯅꯤꯌꯦ ꯂꯣꯏꯅ ꯁꯨꯅ ꯂꯩꯔꯦ ꯍꯣꯏ ꯅꯈꯣꯏꯅ ꯀꯔꯤ ꯃꯆꯨ ꯄꯥꯝꯒꯦꯗꯣ ꯑꯗꯨꯝ ꯂꯩꯔꯦ ꯂꯤꯛꯀꯤ ꯈꯨꯖꯤꯒ ꯂꯥꯏ ꯍꯔꯥꯎꯕꯒꯤ ꯂꯣꯏꯅ ꯁꯨꯅ ꯂꯩꯔꯦ ꯅꯨꯄꯤꯅꯅꯤ ꯅꯨꯄꯤꯅꯅꯤ ꯂꯣꯏꯅ ꯂꯩꯔꯦ ꯁꯨꯅ ꯂꯩꯌꯦ ꯌꯥꯏꯌꯦ ꯌꯥꯏꯌꯦ ꯅꯨꯡꯊꯤꯜ ꯑꯣꯏꯔꯁꯨ ꯌꯥꯔꯦ ꯅꯣꯏꯅ ꯑꯦꯅꯤ ꯃꯇꯝꯗ ꯂꯥꯛꯄ ꯌꯥꯅꯤꯌꯦ ꯑꯣ ꯂꯥꯛꯑꯣ ꯂꯥꯛꯑꯣ ꯌꯥꯅꯤ ꯂꯥꯛꯑꯣ ꯍꯣꯏ ꯎꯝ ꯎꯝ ꯍꯣꯏ ꯍꯣꯏ ꯃꯈꯜ ꯁꯨꯅ ꯂꯣꯏꯅ ꯂꯩꯔꯦ ꯐꯥꯎꯟꯗꯦꯁꯟꯗꯒꯤ ꯆꯤꯡꯕ ꯀꯔꯤꯗꯩ ꯆꯤꯡꯕ ꯂꯣꯏꯅ ꯁꯨꯅ ꯂꯩꯔꯦ ꯍꯧꯖꯤꯛ ꯍꯧꯖꯤꯛꯀꯤ ꯆꯠꯅꯔꯤꯕ ꯃꯌꯥꯝꯅ ꯆꯠꯅꯔꯤꯕ ꯄꯣꯠ ꯂꯣꯏꯅ ꯑꯥꯏꯇꯦꯝ ꯄꯨꯝꯅꯃꯛ ꯂꯣꯏꯅ ꯂꯩꯔꯦ ꯁꯨꯅ ꯍꯣꯏ ꯍꯣꯏ ꯁꯨꯅ ꯂꯣꯏꯅ ꯂꯩꯔꯦ ꯂꯥꯛꯑꯣ